ꯍꯣꯂꯤꯗꯦ ꯂꯩꯕ ꯃꯇꯝꯗ ꯑꯩꯈꯣꯏꯅ ꯂꯥꯏꯔꯤꯛ ꯄꯥꯏ ꯕꯦꯀꯦꯁꯟ ꯃꯇꯝꯗꯁꯨ ꯑꯗꯨꯝ ꯂꯥꯏꯔꯤꯛ ꯄꯨꯗꯨꯅ ꯆꯠꯇꯅ ꯄꯥꯏ ꯑꯩꯈꯣꯏꯅ ꯐ꯭ꯔꯤꯗ ꯂꯩꯕꯒꯤ ꯃꯍꯨꯠꯇ ꯍꯣꯂꯤꯗꯦ

ꯂꯥꯏꯔꯤꯛ ꯄꯥꯏ ꯕꯦꯀꯦꯁꯟꯗꯁꯨ ꯑꯩꯈꯣꯏꯅ ꯂꯥꯏꯔꯤꯛ ꯀꯣꯏꯄꯨ ꯄꯨꯗꯅ ꯑꯗꯨꯝ ꯃꯇꯝ ꯄꯨꯝꯅꯃꯛꯇ ꯀ꯭ꯋꯦꯏꯁꯟ ꯑꯟꯁꯥꯔ ꯁꯦꯝꯕ ꯑꯇꯣꯞꯄ ꯅꯣꯂꯦꯖ ꯀꯨꯝꯕ ꯃꯌꯥꯝ ꯄꯥꯏ